ꯑꯩꯈꯣꯏꯒꯤ ꯃꯅꯤꯄꯨꯔꯗ ꯂꯩꯔꯤꯕ ꯍꯣꯁꯄꯤꯇꯥꯜ ꯑꯁꯦ ꯀꯌꯥ ꯌꯥꯝꯕ ꯑꯣꯏꯗꯦꯕꯀꯣ ꯌꯥꯝꯅ ꯃꯔꯥꯡ ꯀꯥꯏꯅ ꯐꯪꯕ ꯂꯝ ꯈꯨꯗꯤꯡꯒꯤ ꯂꯩꯕꯁꯨ ꯑꯣꯏꯗꯦꯕ ꯍꯥꯏꯗꯤ ꯌꯥꯝꯅ ꯇꯥꯡꯅ ꯌꯥꯝꯅ ꯌꯥꯝꯗꯕꯤꯗ ꯑꯍꯨꯝ ꯃꯔꯤꯒꯨꯝꯕ ꯁꯨꯃꯥꯏꯅ ꯈꯤꯇꯪ ꯈꯛ ꯂꯩꯌꯦꯕꯀꯣ ꯑꯗꯣ ꯍꯣꯁꯄꯤꯇꯥꯜ ꯍꯣꯁꯄꯤꯇꯥꯜ ꯂꯥꯞꯄ ꯈꯣꯠꯄ ꯁꯤꯒꯨꯝꯕ ꯈꯨꯗꯣꯡ ꯆꯥꯗꯕ ꯃꯌꯥꯝ ꯊꯦꯡꯅꯩꯌꯦ ꯍꯥꯏꯗꯤ ꯂꯝꯁꯦ ꯑꯩꯈꯣꯏꯁꯦ ꯃꯅꯨꯡꯗ ꯒꯨꯝꯕ ꯆꯪꯁꯤꯟꯂꯒ ꯂꯩꯕ ꯆꯤꯡ ꯅꯨꯡ ꯃꯔꯛꯇ ꯍꯥꯏꯗꯤ ꯌꯥꯝꯅ ꯂꯥꯞꯅ ꯆꯪꯉꯒ ꯂꯩꯕ ꯈꯣꯠꯄ ꯃꯅꯨꯡ ꯆꯪꯁꯤꯟꯕ ꯌꯥꯝꯅ ꯂꯩꯅꯩꯑꯕꯀꯣ ꯃꯤꯁꯦ ꯑꯗꯨꯗꯨꯅ ꯍꯣꯁꯄꯤꯇꯥꯜꯁꯦ ꯃꯔꯥꯡ ꯀꯥꯏꯅ ꯂꯩꯇꯕꯅꯤꯅ ꯑꯗꯨ ꯆꯠꯅꯤꯡꯉꯥꯏ ꯍꯣꯠꯅꯕ ꯃꯇꯝꯗ ꯃꯇꯝꯁꯦ ꯃꯌꯥꯝ ꯆꯪꯍꯟꯕ ꯑꯗꯨ ꯆꯠꯅꯤꯡꯉꯥꯏ ꯍꯣꯠꯅꯔꯤꯀꯥꯟꯗꯨꯗ ꯅꯥꯔꯤꯕ ꯃꯤꯑꯣꯏ ꯑꯗꯗꯨꯁꯨ ꯑꯗꯨꯝ ꯑꯋꯥꯕ ꯀꯌꯥ ꯊꯦꯡꯅꯍꯟꯕ ꯃꯌꯥꯝ ꯑꯃ ꯊꯣꯛꯑꯦ ꯍꯣꯁꯄꯤꯇꯥꯜꯁꯦ ꯌꯥꯝꯅ ꯃꯔꯥꯡ ꯀꯥꯏꯅ ꯂꯩꯇꯕꯁꯦ ꯃꯤꯑꯣꯏꯕꯗ ꯌꯥꯝꯅ ꯑꯋꯥꯕ ꯊꯦꯡꯅꯍꯟꯂꯦ ꯌꯥꯝꯅ ꯃꯥꯌꯣꯛꯅꯍꯟꯂꯦꯕꯀꯣ ꯑꯋꯥꯕ ꯑꯅꯥꯕ ꯁꯤꯒꯨꯝꯕꯁꯦ ꯌꯥꯝꯅ ꯈꯨꯗꯣꯡ ꯆꯥꯗꯕ ꯌꯥꯝꯅ ꯊꯣꯛꯍꯟꯂꯦ ꯁꯤꯁꯦ ꯌꯥꯝꯅ ꯅꯨꯡꯉꯥꯏꯇꯦ ꯌꯥꯔꯤꯉꯩꯗꯤ ꯍꯣꯁꯄꯤꯇꯥꯜꯁꯦ ꯃꯌꯥꯝ ꯂꯩꯅꯕ ꯃꯔꯥꯡ ꯀꯥꯏꯅ ꯂꯩꯅꯕ ꯃꯐꯝ ꯈꯨꯗꯤꯡꯒꯤ ꯍꯥꯏꯗꯤ ꯑꯊꯨ ꯑꯀꯥꯏ ꯇꯧꯔꯛꯄ ꯃꯇꯝꯗ ꯑꯗꯨꯝ ꯈꯨꯗꯣꯡ ꯆꯥꯕꯁꯦ ꯐꯪꯅꯕ ꯁꯨꯃꯥꯏꯅ ꯌꯥꯝꯅ ꯈꯨꯗꯣꯡ ꯆꯥꯕꯁꯦ ꯐꯪꯅꯕ ꯑꯗꯨꯝ ꯂꯩꯍꯟꯅꯤꯡꯕ ꯑꯣꯏꯌꯦ ꯑꯗꯨꯒ ꯗꯣꯛꯇꯔꯁꯦ ꯗꯣꯛꯇꯔ ꯃꯁꯤꯡꯁꯨ ꯑꯗꯨꯝ ꯋꯥꯠꯂꯤ ꯀꯩꯁꯨ ꯌꯥꯝꯅ ꯁꯨꯅ ꯁꯨꯅ ꯂꯩꯕꯗꯣ ꯑꯣꯏꯗꯦ ꯗꯣꯛꯇꯔ ꯗꯣꯛꯇꯔꯁꯦ ꯑꯗꯨꯝ ꯍꯣꯏ ꯈꯔꯗꯤ ꯂꯩꯔꯁꯨ ꯑꯗꯨꯝ ꯈꯔꯗꯤ ꯋꯥꯠꯄꯗꯣ ꯍꯣꯏ ꯍꯣꯁꯄꯤꯇꯥꯜ ꯈꯔ ꯑꯍꯨꯝ ꯃꯔꯤ ꯁꯨꯃꯥꯏꯅ ꯌꯥꯝꯅ ꯆꯥꯎꯅ ꯂꯩꯈ꯭ꯔꯕ ꯈꯔꯕꯨꯗꯤ ꯑꯗꯨꯝ ꯁꯨꯅ ꯋꯥꯠꯇꯅ ꯂꯩꯔꯤꯌꯦ ꯑꯗꯣ ꯑꯗꯨ ꯅꯠꯇꯕꯤꯗ ꯃꯆꯥꯗ ꯑꯗꯨꯝ ꯍꯥꯏꯗꯤ ꯐꯥꯔꯃꯥꯁꯤ ꯑꯣꯏꯅ ꯂꯩꯔꯒ ꯑꯗꯨꯝ ꯃꯤꯒꯤ ꯃꯇꯦꯡ ꯌꯥꯝꯅ ꯆꯥꯎꯗꯕꯤꯗ ꯐꯝꯕ ꯂꯩꯗꯅꯀꯣ ꯑꯗꯨꯒꯨꯝꯕꯗꯣ ꯑꯗꯨꯝꯕꯗꯗꯤ ꯌꯥꯝꯅ ꯇꯦꯁ ꯏꯟꯁꯇ꯭ꯔꯨꯃꯦꯟꯁꯨ ꯈꯔ ꯌꯥꯠꯄ ꯑꯗꯩꯗꯤ ꯗꯣꯛꯇꯔ ꯃꯁꯤꯡꯁꯨ ꯌꯥꯠꯄ ꯌꯥꯝꯅ ꯑꯊꯨ ꯑꯀꯥꯏꯗ ꯌꯥꯝꯅ ꯑꯊꯨ ꯑꯀꯥꯏ ꯂꯩꯔꯛꯑꯀꯟꯗ ꯆꯪꯉꯨꯕ ꯃꯇꯝꯗ ꯇꯦꯁꯠ ꯏꯟꯁꯇ꯭ꯔꯨꯃꯦꯟ ꯈꯔ ꯋꯥꯠꯂꯝ ꯗꯣꯛꯇꯔ ꯈꯔ ꯂꯩꯔꯝꯗ ꯑꯗꯨꯒꯨꯝꯕ ꯑꯋꯥꯕ ꯑꯗꯩꯗꯤ ꯌꯥꯝꯅ ꯅꯨꯡꯉꯥꯏꯇꯕꯗꯣ ꯃꯌꯥꯝ ꯊꯦꯡꯅꯩꯌꯦ ꯑꯗꯨꯒꯨꯝꯕꯗꯣ ꯌꯥꯝꯅ ꯅꯨꯡꯉꯥꯏꯖꯗꯦ ꯌꯥꯔꯤꯉꯩꯗꯤ ꯋꯥꯠꯇꯅꯕ ꯋꯥꯠꯇꯅ ꯅꯨꯡꯉꯥꯏꯅ ꯍꯥꯏꯗꯤ ꯑꯩꯈꯣꯏꯅ ꯋꯥꯔꯕ ꯃꯇꯝꯗꯨꯗ ꯌꯥꯝꯅ ꯅꯨꯡꯉꯥꯏꯅ ꯃꯇꯦꯡ ꯄꯥꯡꯕꯤꯔꯛꯅꯕ ꯑꯗꯨꯒꯨꯝꯕꯗꯣ ꯌꯥꯝꯅ ꯄꯥꯝꯖꯩ ꯑꯗꯨꯒ ꯑꯩꯈꯣꯏꯅ ꯍꯣꯁꯄꯤꯇꯜ ꯑꯃ ꯆꯠꯀꯦꯅ ꯇꯧꯕ ꯆꯠꯀꯅꯤ ꯍꯥꯏꯕ ꯅꯨꯃꯤꯠ ꯑꯁꯤꯗꯅꯦꯀꯣ ꯆꯦ ꯑꯩꯈꯣꯏꯅ ꯀ꯭ꯌꯨꯁꯦ ꯑꯗꯨꯝ ꯂꯦꯞꯇꯣꯏꯅꯦꯕ ꯇꯤꯛꯀꯦꯠ ꯀꯛꯄ ꯇꯤꯛꯀꯦꯠ ꯀꯛꯀꯦ ꯀꯛꯅꯕ ꯍꯣꯠꯅꯕꯁꯤꯗ ꯀ꯭ꯌꯨ ꯂꯦꯞꯄꯁꯤꯗ ꯃꯤ ꯃꯌꯥꯝ ꯑꯃ ꯂꯦꯞꯇꯣꯏꯅꯦ ꯑꯗꯨꯒꯤ ꯀ꯭ꯌꯨ ꯂꯦꯞꯅꯤꯉꯥꯏ ꯍꯣꯠꯅꯔꯤ ꯍꯣꯠꯅꯕꯗꯗꯁꯨ ꯑꯩꯈꯣꯏꯁꯦ ꯌꯥꯝ ꯑꯋꯥꯕ ꯑꯃ ꯑꯣꯏ ꯄꯨꯡ ꯇꯔꯦꯠ ꯑꯗꯨꯋꯥꯏꯗꯒꯤ ꯂꯦꯄꯛꯄꯁꯤꯅ ꯑꯗꯨꯝ ꯍꯣꯔꯦꯜ ꯄꯨꯡ ꯃꯥꯄꯜ ꯇꯔꯥ ꯁ꯭ꯋꯥꯏꯒꯨꯝꯕꯗ ꯐꯪꯕꯒꯨꯝꯕ ꯅꯠꯇ꯭ꯔꯒ ꯉꯟꯅ ꯐꯪꯕꯒꯨꯝꯕ ꯁꯤꯒꯨꯝꯕ ꯑꯋꯥꯕ ꯀꯌꯥꯁꯦ ꯌꯥꯝꯅ ꯃꯥꯌꯣꯛꯅꯩ ꯁꯤꯒꯨꯝꯕ ꯃꯌꯥꯝꯁꯤꯅ ꯑꯩꯈꯣꯏꯗ ꯈꯨꯗꯣꯡ ꯆꯥꯗꯕ ꯌꯥꯝ ꯊꯣꯛꯍꯟꯂꯦ ꯑꯋꯥꯕ ꯃꯌꯥꯝ ꯄꯤ ꯑꯗꯨꯒ ꯄ꯭ꯔꯥꯏꯚꯦꯠ ꯍꯣꯁꯄꯤꯇꯜꯗꯅꯦ ꯄ꯭ꯔꯥꯏꯚꯦꯠ ꯍꯣꯁꯄꯤꯇꯜꯗ ꯑꯩꯈꯣꯏꯁꯦ ꯌꯦꯡꯕ ꯃꯇꯝꯗ ꯑꯩꯈꯣꯏꯗ ꯌꯦꯡꯒꯦꯅ ꯆꯪꯕꯁꯦ ꯄꯩꯁꯥ ꯅꯨꯡꯁꯥꯁꯦ ꯌꯥꯝꯅ ꯇꯥꯡꯕ ꯌꯥꯝꯅ ꯍꯦꯟꯕꯅ ꯑꯩꯈꯣꯏꯁꯦ ꯌꯥꯝꯅ ꯅꯨꯡꯉꯥꯏꯕ ꯏꯃꯨꯡ ꯃꯅꯨꯡ ꯍꯥꯏꯕꯗꯨꯗꯤ ꯑꯣꯏꯗꯕ ꯈꯣꯠꯇꯕ ꯇꯧꯕꯅꯤꯅ ꯃꯤꯁꯤꯡꯁꯦ ꯂꯣꯏꯅ ꯅꯨꯡꯉꯥꯏꯕ ꯏꯃꯨꯡꯗꯤ ꯅꯠꯇꯕꯅꯤꯅ ꯋꯥꯅꯕꯅꯤꯅ ꯑꯗꯣ ꯑꯩꯈꯣꯏꯗꯣ ꯄ꯭ꯔꯥꯏꯚꯦꯠꯇꯗꯤ ꯆꯪꯅꯤꯡꯗꯕꯅꯤꯅ ꯑꯩꯈꯣꯏꯗꯣ ꯑꯗꯨꯝ ꯒꯚꯔꯟꯃꯦꯟꯇ ꯑꯗꯨꯝ ꯇꯧꯖꯩꯌꯦꯕ ꯄ꯭ꯔꯥꯏꯚꯦꯠꯁꯤꯗ ꯇꯧꯔꯨꯕ ꯃꯇꯝꯗꯗꯤ ꯁꯦꯜ ꯃꯌꯥꯝ ꯇꯤꯡꯉꯅꯤ ꯑꯩꯈꯣꯏꯗ ꯑꯋꯥꯕ ꯃꯌꯥꯝ ꯃꯥꯌꯣꯛꯅꯔꯅꯤ ꯑꯗꯨꯅ ꯄ꯭ꯔꯥꯏꯚꯦꯠꯇꯗꯤ ꯑꯩꯈꯣꯏ ꯀꯩꯁꯨ ꯄꯥꯛꯅ ꯆꯪꯕ ꯉꯝꯖꯗꯦ ꯑꯗꯨꯒ ꯑꯅꯛꯄ ꯐꯥꯔꯃꯥꯁꯤꯒꯨꯝꯕꯗ ꯑꯩꯈꯣꯏꯅ ꯍꯤꯗꯥꯛ ꯍꯪꯂꯨꯕ ꯃꯥꯇꯝꯗ ꯍꯦꯛꯇ ꯂꯩꯔꯝꯗꯕꯒꯨꯝꯕ ꯌꯥꯝꯅ ꯁꯤꯒꯨꯝꯕ ꯈꯨꯗꯣꯡ ꯆꯥꯗꯕ ꯃꯌꯥꯝꯁꯦ ꯊꯦꯡꯅꯩꯌꯦ ꯐꯥꯔꯃꯥꯁꯤꯒꯨꯝꯕ ꯑꯩꯈꯣꯏꯁꯦ ꯑꯊꯨ ꯑꯀꯥꯏ ꯂꯩꯔꯛꯂꯕꯅꯤ ꯉꯩꯍꯥꯛꯀꯤ ꯈꯨꯗꯛꯇꯨꯗꯗꯤ ꯑꯃꯨꯛ ꯑꯗꯥ ꯂꯥꯞꯅꯒ ꯆꯠꯂꯒ ꯈꯣꯠꯂꯒ ꯂꯩꯔꯨꯕ ꯍꯥꯏꯕꯗꯨ ꯈꯨꯗꯣꯡ ꯆꯥꯗꯕꯅꯤꯅ ꯑꯅꯛꯄ ꯐꯥꯔꯃꯥꯁꯤ ꯂꯩꯕꯅꯤꯅ ꯑꯅꯛꯄꯁꯤꯗ ꯆꯠꯂꯒ ꯍꯪꯉꯨꯕ ꯃꯇꯝꯗ ꯂꯩꯔꯝꯗꯕ ꯍꯥꯏꯁꯦ ꯑꯩꯈꯣꯏꯗ ꯌꯥꯝꯅ ꯈꯨꯗꯣꯡ ꯊꯤꯕꯗꯣ ꯑꯣꯏ ꯅꯥꯔꯤꯕ ꯃꯤ ꯑꯗꯨꯁꯨ ꯌꯥꯝꯅ ꯈꯨꯗꯣꯡ ꯆꯥꯗꯕ ꯑꯗꯩꯗꯤ ꯃꯥꯗ ꯁꯣꯛꯍꯟꯕ ꯌꯥꯝꯅ ꯋꯥꯍꯟꯕꯁꯨ ꯑꯣꯏ ꯌꯥꯔꯤꯉꯩꯗꯤ ꯑꯁꯤꯒꯨꯝꯕ ꯐꯥꯔꯃꯥꯁꯤꯒꯨꯝꯕ ꯑꯗꯨꯝ ꯑꯅꯛꯄꯗ ꯂꯩꯔꯤꯕ ꯑꯩꯈꯣꯏꯕꯨꯁꯨ ꯑꯩꯈꯣꯏꯗ ꯌꯥꯝꯅ ꯀꯥꯟꯅꯕ ꯄꯤꯕꯤꯅꯕ ꯍꯥꯏꯅ ꯑꯩꯅ ꯍꯥꯏꯖꯅꯤꯡꯏ ꯐꯥꯔꯃꯥꯁꯤꯒꯨꯝꯕ ꯍꯣꯁꯄꯤꯇꯥꯜꯒꯨꯝꯕꯗ ꯗꯣꯛꯇꯔ ꯋꯥꯠꯄ ꯇꯦꯁꯠ ꯏꯟꯁꯇ꯭ꯔꯨꯃꯦꯟ ꯈꯔ ꯋꯥꯠꯄ ꯁꯤꯒꯨꯝꯕꯁꯦ ꯌꯥꯔꯤꯉꯩꯗꯤ ꯂꯩꯍꯟꯅꯤꯡꯗꯦ ꯌꯥꯝꯅ ꯃꯔꯥꯡ ꯀꯥꯏꯅ ꯐꯪꯕ ꯍꯥꯏꯕꯗꯨ ꯑꯣꯏꯍꯟꯅꯤꯡꯏ ꯑꯩꯈꯣꯏꯗꯁꯨ ꯃꯤꯑꯣꯏꯕꯗꯁꯨ ꯌꯥꯝꯅ ꯀꯥꯟꯅꯕ ꯄꯤꯕꯗꯣ ꯑꯩꯈꯣꯏꯗ ꯑꯋꯥ ꯑꯅꯥꯁꯦ ꯐꯪꯕꯁꯦ ꯈꯔ ꯅꯦꯝꯊꯍꯟꯅꯤꯡꯏ ꯑꯩꯈꯣꯏꯗꯣ ꯅꯨꯡꯉꯥꯏꯕꯗꯣ ꯑꯣꯏꯖꯅꯤꯡꯏ